ꯑꯩꯒꯤ ꯌꯨꯝꯗ ꯁꯤꯖꯤꯟꯅꯕ ꯑꯦꯂꯦꯛꯇ꯭ꯔꯣꯅꯤꯛꯁꯀꯤ ꯗꯤꯚꯥꯏꯁ ꯈꯔ ꯍꯥꯏꯔꯒꯗꯤ ꯑꯦ ꯁꯤ ꯋꯥꯁꯤꯡ ꯃꯦꯆꯤꯟ ꯇꯤ ꯚꯤ ꯀꯝꯄ꯭ꯌꯨꯇꯔ ꯃꯥꯏꯀ꯭ꯔꯣꯋꯦꯞ ꯍꯦꯌꯔ ꯗ꯭ꯔꯥꯏꯌꯔ ꯑꯥꯏꯔꯟ ꯐ꯭ꯔꯤꯁ ꯔꯥꯏꯁ ꯀꯨꯀꯔ ꯑꯁꯤꯅꯆꯤꯡꯕꯅꯤ ꯍꯥꯏꯔꯤꯕ ꯑꯦꯂꯦꯛꯇ꯭ꯔꯣꯅꯤꯛꯁꯀꯤ ꯗꯤꯚꯥꯏꯁꯁꯤꯡ ꯑꯁꯤꯅ ꯌꯥꯝꯅ ꯀꯥꯟꯅꯕ ꯑꯃꯗꯤ ꯑꯩꯒꯤ ꯄꯨꯟꯁꯤ ꯍꯤꯡꯕ ꯃꯇꯝꯗ ꯂꯥꯏꯊꯣꯛꯅ ꯑꯃꯗꯤ ꯏ꯭ꯐꯔꯠ ꯌꯥꯝ ꯆꯪꯗꯅ ꯍꯤꯡꯕ ꯉꯝꯃꯤ ꯐꯣꯔ ꯑꯦꯛꯖꯥꯝꯄꯜ ꯋꯥꯁꯤꯡ ꯃꯦꯆꯤꯟ ꯍꯥꯏꯔꯤꯕ ꯑꯦꯂꯦꯛꯇ꯭ꯔꯣꯅꯤꯛꯁ ꯗꯤꯚꯥꯏꯁ ꯑꯁꯤ ꯐꯤ ꯁꯨꯅꯕ ꯗꯤꯚꯥꯏꯁ ꯃꯈꯜ ꯑꯃꯅꯤ ꯍꯥꯏꯔꯤꯕ ꯑꯦꯂꯦꯛꯇ꯭ꯔꯣꯅꯤꯛꯁꯀꯤ ꯗꯤꯚꯥꯏꯁ ꯑꯁꯤꯅ ꯑꯩꯈꯣꯏꯅ ꯊꯥꯏꯅꯉꯩꯒꯤ ꯃꯇꯝꯗ ꯐꯤꯁꯤꯡꯕꯨ ꯈꯨꯠꯅ ꯁꯨꯔꯝꯕ ꯑꯗꯨ ꯍꯧꯖꯤꯛꯀꯤ ꯃꯦꯁꯤꯟ ꯑꯁꯤ ꯁꯤꯖꯤꯟꯅꯔꯒ ꯈꯨꯠꯅ ꯁꯨꯕꯒꯤ ꯗꯔꯀꯥꯔ ꯇꯥꯗ꯭ꯔꯦ ꯍꯥꯏꯔꯤꯕ ꯃꯦꯁꯤꯟ ꯑꯁꯤꯗ ꯃꯥꯒꯤ ꯐꯤ ꯏꯁꯤꯡ ꯑꯃꯗꯤ ꯁꯔꯞ ꯑꯃꯨꯛꯇꯪꯗ ꯄꯨꯂꯞ ꯍꯥꯞꯆꯤꯟꯗꯨꯅ ꯇꯥꯏꯝ ꯂꯤꯃꯤꯠ ꯊꯝꯃꯒ ꯑꯩꯈꯣꯏꯅ ꯐꯤ ꯑꯗꯨ ꯁꯨꯔꯝꯒꯅꯤ ꯑꯗꯨꯒ ꯐꯤ ꯑꯗꯨ ꯁꯨꯕ ꯂꯣꯏꯔꯕ ꯃꯇꯨꯡꯗ ꯃꯁꯥꯅ ꯑꯣꯇꯣ ꯀꯠ ꯑꯣꯏꯅ ꯃꯨꯠꯈꯤꯒꯅꯤ ꯑꯁꯤꯃꯛ ꯑꯁꯨꯝꯅ ꯇꯧꯕꯁꯤꯅ ꯑꯩꯈꯣꯏꯅ ꯇꯣꯉꯥꯟ ꯇꯣꯉꯥꯟꯕ ꯌꯨꯝꯒꯤ ꯊꯕꯛ ꯏꯪꯈꯥꯡ ꯑꯇꯣꯞ ꯑꯇꯣꯞꯄ ꯇꯧꯗꯨꯅ ꯂꯩꯕꯁꯨ ꯑꯗꯨꯃꯛ ꯌꯥꯏ ꯑꯃꯗꯤ ꯔꯥꯏꯁ ꯀꯨꯀꯔ ꯔꯥꯏꯁ ꯀꯨꯀꯔ ꯍꯥꯏꯔꯤꯕ ꯃꯦꯁꯤꯟ ꯑꯁꯤ ꯆꯥꯛ ꯊꯣꯡꯅꯕ ꯃꯦꯁꯤꯟ ꯑꯃꯅꯤ ꯃꯦꯁꯤꯟ ꯑꯁꯦ ꯌꯥꯝꯅ ꯀꯥꯟꯅꯕ ꯄꯤꯕ ꯃꯦꯁꯤꯟ ꯃꯈꯜ ꯑꯃꯅꯤ ꯑꯩꯈꯣꯏꯅ ꯆꯥꯛ ꯊꯣꯡꯕ ꯃꯇꯝꯗ ꯊꯥꯏꯅꯉꯩꯒꯤ ꯃꯇꯝꯗꯗꯤ ꯏ꯭ꯐꯔꯠ ꯌꯥꯝꯅ ꯆꯪꯏ ꯑꯃꯗꯤ ꯕꯔꯗꯟ ꯌꯥꯝꯅ ꯑꯣꯏꯔꯝꯃꯤ ꯑꯗꯨꯕꯨ ꯃꯦꯁꯤꯟ ꯑꯁꯦ ꯏꯟꯚꯦꯟ ꯇꯧꯔꯛꯄꯗꯒꯤꯗꯤ ꯄꯥꯛꯇꯛꯅꯅ ꯃꯤꯌꯥꯝꯅ ꯁꯤꯖꯤꯟꯅꯕꯁꯨ ꯑꯣꯏ ꯑꯗꯨꯃꯗꯤ ꯍꯥꯏꯔꯤꯕ ꯃꯦꯁꯤꯟ ꯑꯁꯤꯗ ꯆꯥꯛ ꯑꯁꯤ ꯊꯣꯡꯕ ꯃꯇꯝꯗ ꯑꯩꯈꯣꯏꯅ ꯆꯦꯡ ꯏꯁꯤꯡ ꯑꯃꯨꯛꯇꯪꯗ ꯍꯥꯞꯆꯤꯟꯗꯨꯅ ꯊꯣꯡꯉꯝꯒꯅꯤ ꯑꯃꯗꯤ ꯃꯨꯜꯂꯕ ꯃꯇꯨꯡꯗ ꯑꯣꯇꯣ ꯀꯠ ꯑꯣꯏꯅ ꯑꯗꯨꯃꯛ ꯃꯁꯥꯅ ꯃꯨꯠꯈꯤꯒꯅꯤ ꯑꯁꯨꯝ ꯇꯧꯗꯨꯅ ꯑꯥꯏꯔꯟ ꯍꯥꯏꯔꯤꯕ ꯑꯥꯏꯔꯟ ꯍꯥꯏꯔꯤꯕ ꯑꯦꯂꯦꯛꯇ꯭ꯔꯣꯅꯤꯛꯁ ꯗꯤꯚꯥꯏꯁ ꯑꯁꯤꯅ ꯑꯩꯈꯣꯏꯒꯤ ꯐꯤ ꯁ꯭ꯇꯔꯤ ꯇꯛꯄ ꯃꯇꯝꯗ ꯁꯤꯖꯤꯟꯅꯩ ꯑꯩꯈꯣꯏꯒꯤ ꯐꯤꯁꯤꯡ ꯀꯨꯏꯅ ꯊꯝꯃꯨꯔꯒ ꯈꯨꯖꯟꯅꯔꯒ ꯂꯩꯔꯝꯕ ꯊꯨꯞꯆꯟꯅꯔꯒ ꯂꯩꯔꯝꯕꯁꯤꯡꯕꯨ ꯁ꯭ꯃꯨꯠ ꯑꯣꯏꯅ ꯄ꯭ꯂꯦꯟ ꯑꯣꯏꯅ ꯂꯩꯍꯟꯅꯕꯒꯤꯗꯃꯛꯇ ꯑꯥꯏꯔꯟꯅꯤꯡ ꯇꯧꯕ ꯗꯔꯀꯥꯔ ꯑꯣꯏ ꯑꯁꯤ ꯑꯁꯨꯝꯅ ꯁ꯭ꯃꯨꯠ ꯑꯣꯏꯅ ꯄ꯭ꯂꯦꯟ ꯑꯣꯏꯅ ꯊꯝꯕꯗ ꯑꯥꯏꯔꯟ ꯇꯧꯏ ꯑꯁꯨꯝꯅ ꯀꯥꯟꯅꯩ ꯑꯃꯗꯤ ꯍꯦꯌꯔ ꯗ꯭ꯔꯥꯏꯌꯔ ꯍꯦꯌꯔ ꯗ꯭ꯔꯥꯏꯌꯔ ꯍꯥꯏꯔꯤꯕ ꯑꯦꯂꯦꯛꯇ꯭ꯔꯣꯅꯤꯛ ꯗꯤꯚꯥꯏꯁ ꯑꯁꯤꯅ ꯑꯩꯈꯣꯏꯒꯤ ꯁꯝ ꯀꯪꯍꯟꯕ ꯑꯁꯤꯗ ꯁꯤꯖꯤꯟꯅꯩ ꯑꯩꯈꯣꯏꯒꯤ ꯁꯝ ꯑꯁꯦ ꯑꯩꯈꯣꯏꯅ ꯆꯣꯠꯂꯨꯔꯕ ꯃꯇꯝꯗ ꯅꯠꯇ꯭ꯔꯒ ꯏꯔꯨ ꯂꯨꯔꯨꯕ ꯃꯇꯝꯗ ꯑꯩꯈꯣꯏꯒꯤ ꯁꯝ ꯑꯁꯦ ꯇꯥꯋꯦꯜꯅ ꯇꯩꯊꯣꯛꯂꯕꯁꯨ ꯑꯗꯨꯝꯃꯛ ꯈꯔꯗꯤ ꯄꯨꯔꯥꯗꯤ ꯀꯪꯕ ꯑꯣꯏꯗꯦ ꯑꯃꯗꯤ ꯆꯣꯠ ꯆꯣꯠ ꯂꯥꯎꯔꯒ ꯃꯣꯏꯆꯔ ꯑꯣꯏꯔꯒ ꯂꯩ ꯃꯁꯤꯒꯤ ꯅꯨꯡꯉꯥꯏꯇꯕ ꯑꯟꯀꯝꯐꯣꯔꯇꯦꯕꯜꯁꯦ ꯀꯣꯛꯅꯕꯩꯗꯃꯛꯇ ꯍꯦꯌꯔ ꯗ꯭ꯔꯥꯏꯌꯔꯁꯦ ꯁꯤꯖꯤꯟꯅꯩ ꯍꯥꯏꯔꯤꯕ ꯍꯦꯌꯔ ꯗ꯭ꯔꯥꯏꯌꯔ ꯑꯁꯤꯅ ꯁꯤꯖꯤꯟꯅꯕꯅ ꯅꯨꯡꯁꯤꯠ ꯑꯁꯥꯕ ꯑꯝꯗꯤ ꯑꯏꯪꯕ ꯍꯨꯝꯃꯟꯕꯁꯨ ꯌꯥꯏ ꯍꯥꯏꯔꯤꯕ ꯍꯦꯌꯔ ꯗ꯭ꯔꯥꯏꯌꯔ ꯑꯁꯤ ꯁꯤꯖꯤꯟꯅꯔꯕꯗꯤ ꯑꯩꯈꯣꯏꯒꯤ ꯁꯝ ꯆꯣꯠꯂꯝꯕ ꯎꯏꯔꯝꯕ ꯑꯗꯨ ꯄꯨꯔꯥ ꯅꯣꯔꯃꯦꯜ ꯑꯣꯏꯅ ꯅꯣꯔꯃꯦꯜꯒꯤ ꯇꯥꯏꯞꯇ ꯀꯪꯍꯟꯕ ꯉꯝꯃꯤ ꯑꯁꯨꯝ ꯇꯧꯗꯨꯅ ꯀꯥꯟꯅꯕ ꯀꯌꯥꯃꯔꯣꯝꯁꯤꯡꯁꯤ ꯌꯦꯡꯂꯨꯔꯒ ꯑꯩꯅ ꯍꯥꯏꯔꯤꯕ ꯑꯦꯂꯦꯛꯇ꯭ꯔꯣꯅꯤꯛ ꯗꯤꯚꯥꯏꯁꯁꯤꯡ ꯑꯁꯤ ꯁꯤꯖꯤꯟꯅꯕꯅꯤ ꯑꯃꯗꯤ ꯑꯩꯅ ꯂꯩꯈꯤꯕ ꯃꯇꯝꯁꯤꯗ ꯄꯨꯟꯅ ꯑꯦꯂꯦꯛꯇ꯭ꯔꯣꯅꯤꯛ ꯗꯤꯚꯥꯏꯁꯁꯤꯡꯁꯤ ꯄꯨꯟꯅ ꯂꯩꯈꯤꯕꯗꯤ ꯅꯠꯇꯦ ꯇꯣꯉꯥꯟ ꯇꯣꯉꯥꯟꯕ ꯃꯇꯝꯗ ꯍꯥꯏꯔꯤꯕ ꯗꯤꯚꯥꯏꯁꯁꯤꯡ ꯑꯁꯤ ꯏꯟꯚꯦꯟ ꯇꯧꯔꯛ ꯇꯧꯔꯛꯄꯒꯤ ꯃꯇꯨꯡꯏꯟꯅ ꯂꯩꯈꯤꯕꯅꯤ ꯑꯃꯗꯤ ꯃꯥꯒꯤ ꯀꯥꯟꯅꯕ ꯌꯦꯡꯗꯨꯅ ꯂꯩꯈꯤꯕꯅꯤ ꯍꯥꯏꯔꯤꯕ ꯑꯦꯂꯦꯛꯇ꯭ꯔꯣꯅꯤꯛ ꯗꯤꯚꯥꯏꯁꯁꯤꯡ ꯑꯁꯤ ꯁꯤꯖꯤꯟꯅꯕꯅ ꯑꯩꯒꯤ ꯃꯇꯝ ꯑꯃꯗꯤ ꯂꯦꯚꯔ ꯏ꯭ꯐꯔꯠ ꯁ꯭ꯀꯤꯜꯁꯤꯡ ꯌꯨꯇꯤꯂꯥꯏꯁ ꯇꯧꯕꯗꯒꯤ ꯔꯤꯗ꯭ꯌꯨꯁ ꯇꯧꯍꯜꯂꯤ ꯍꯥꯏꯕꯗꯤ ꯑꯩꯒꯤ ꯑꯋꯥꯕꯗꯒꯤ ꯈꯔꯃꯨꯛ ꯍꯟꯗꯍꯜꯂꯤ ꯑꯁꯨꯝꯅ ꯀꯥꯟꯅꯕ ꯀꯌꯥꯃꯔꯨꯝꯁꯤꯡ ꯌꯦꯡꯂꯨꯔꯒ ꯑꯩꯅ ꯂꯩꯔꯤꯕꯅꯤ ꯑꯦꯂꯦꯛꯇ꯭ꯔꯣꯅꯤꯛ ꯗꯤꯚꯥꯏꯁꯁꯤꯡ ꯑꯁꯦ